ꯚꯥꯔꯠꯇ ꯇꯦꯛꯅꯣꯂꯣꯖꯤ ꯑꯁꯤꯅ ꯑꯩꯈꯣꯏꯗ ꯀꯥꯟꯅꯕ ꯀꯌꯥ ꯃꯔꯨꯝ ꯑꯃ ꯄꯤꯔꯤ ꯃꯁꯤꯅ ꯃꯔꯝ ꯑꯣꯏꯔꯒ ꯑꯩꯈꯣꯏꯒꯤ ꯑꯅꯥ ꯑꯌꯦꯛ ꯈꯨꯗꯣꯡ ꯆꯥꯗꯕ ꯀꯌꯥ ꯑꯃ ꯂꯥꯛꯄ ꯃꯇꯝꯗꯁꯨ ꯇꯦꯛꯅꯣꯂꯣꯖꯤꯒꯤ ꯃꯇꯦꯡꯅ ꯏꯔꯥꯏ ꯂꯥꯏꯅ ꯑꯩꯒꯤ ꯂꯩꯔꯝꯃꯤꯕ ꯑꯅꯥꯕ ꯑꯗꯨꯕꯨ ꯍꯥꯟꯅ ꯈꯪꯍꯟꯗꯨꯅ ꯑꯩꯈꯣꯏꯗ ꯂꯥꯏꯌꯦꯡ ꯄꯊꯥꯞ ꯆꯠꯊꯍꯟꯕꯗꯁꯨ ꯌꯥꯝꯅ ꯈꯨꯗꯣꯡ ꯆꯥꯕ ꯑꯣꯏꯍꯜꯂꯤ ꯃꯁꯤꯇꯁꯨ ꯅꯠꯇꯅ ꯅꯥꯔꯤꯕ ꯃꯤꯁꯛ ꯑꯗꯨꯅꯁꯨ ꯃꯁꯥꯒꯤ ꯑꯅꯥꯕ ꯑꯗꯨꯕꯨ ꯍꯥꯟꯅ ꯄ꯭ꯔꯤꯕꯦꯟꯁꯟ ꯏꯁ ꯕꯦꯇꯔ ꯗꯦꯟ ꯀꯤꯌꯣꯔ ꯍꯥꯏꯕꯗꯨ ꯐꯣꯂꯣ ꯇꯧꯕ ꯐꯖꯅ ꯉꯝꯍꯜꯂꯤ ꯃꯁꯤ ꯇꯦꯛꯅꯣꯂꯣꯖꯤꯒꯤ ꯀꯥꯟꯅꯕ ꯑꯃꯅꯤ ꯑꯩꯈꯣꯏꯒꯤ ꯂꯩꯕꯥꯛ ꯚꯥꯔꯠ ꯏꯟꯗꯤꯌꯥ ꯑꯁꯤꯗ ꯃꯁꯤꯅ ꯃꯔꯝ ꯑꯣꯏꯔꯒ ꯁꯦꯟ ꯆꯪꯗꯅ ꯑꯩꯈꯣꯏꯗ ꯏꯂꯥꯏ ꯂꯥꯏꯅ ꯇꯦꯛꯅꯣꯂꯣꯖꯤꯒꯤ ꯃꯇꯦꯡꯗꯒꯤ ꯏꯁꯥꯗ ꯀꯥꯟꯅꯕ ꯀꯌꯥ ꯃꯔꯨꯝ ꯐꯪꯍꯜꯂꯤ ꯃꯁꯤꯅ ꯑꯩꯈꯣꯏꯒꯤ ꯅꯣꯡꯃꯒꯤ ꯄꯨꯟꯁꯤ ꯑꯁꯤꯗ ꯇꯦꯛꯅꯣꯂꯣꯖꯤꯒꯤ ꯃꯇꯦꯡꯅ ꯑꯩꯈꯣꯏꯅ ꯃꯇꯝ ꯆꯪꯅ ꯀꯩꯒꯨꯝꯕ ꯊꯕꯛ ꯑꯃ ꯇꯧꯒꯗꯧꯕꯗꯒꯤꯁꯨ ꯁꯦꯞ ꯑꯣꯏꯍꯜꯂꯤ ꯏꯁꯥꯒꯤ ꯂꯩꯔꯤꯕ ꯍꯛꯆꯥꯡꯒꯤ ꯐꯤꯕꯝ ꯑꯃꯁꯨ ꯃꯇꯝ ꯂꯦꯞꯄꯗꯁꯨ ꯌꯥꯝꯅ ꯃꯇꯦꯡ ꯄꯥꯡꯍꯜꯂꯤ ꯚꯥꯔꯠꯀꯤ ꯑꯣꯏꯔꯤꯕ ꯍꯧꯖꯤꯛ ꯇꯦꯛꯅꯣꯂꯣꯖꯤꯒꯤ ꯐꯤꯕꯝ ꯑꯁꯤꯅ ꯃꯁꯤꯒꯤ ꯈꯪꯖꯟꯕ ꯀꯥꯟꯅꯕ ꯑꯁꯤ ꯑꯩꯈꯣꯏꯒꯤ ꯌꯥꯝꯅ ꯃꯔꯨ ꯑꯣꯏꯕ ꯏꯊꯧꯗꯥꯡ ꯑꯃꯅꯤ ꯈꯜꯂꯒ ꯃꯤꯄꯨꯝ ꯈꯨꯗꯤꯡꯃꯛ ꯍꯧꯖꯤꯛ ꯏꯂꯥꯏ ꯂꯥꯏꯅ ꯃꯁꯥꯗ ꯀꯔꯤ ꯅꯥꯔꯤ ꯀꯔꯤ ꯊꯣꯛꯏ ꯀꯔꯤ ꯇꯧꯔꯤ ꯍꯥꯏꯕꯁꯤ ꯂꯥꯏꯅ ꯈꯪꯍꯟꯕ ꯉꯝꯏ ꯚꯥꯔꯠꯀꯤ ꯇꯦꯛꯅꯣꯂꯣꯖꯤ ꯑꯁꯤꯒꯤ ꯃꯇꯦꯡꯗꯒꯤ ꯃꯁꯤꯅ ꯅꯣꯡꯃꯒꯤ ꯄꯨꯟꯁꯤꯗ ꯑꯍꯣꯡꯕ ꯀꯌꯥ ꯃꯔꯨꯝ ꯑꯃꯁꯨ ꯄꯨꯔꯛꯏ ꯈꯪꯗꯕ ꯎꯗꯕ ꯑꯇꯣꯞ ꯑꯇꯣꯞꯄ ꯂꯩꯕꯥꯛꯁꯤꯡꯒꯤ ꯊꯧꯗꯣꯛ ꯋꯥꯊꯣꯛ ꯀꯌꯥ ꯑꯃꯁꯨ ꯑꯩꯈꯣꯏꯒꯤ ꯇꯦꯛꯅꯣꯂꯣꯖꯤ ꯑꯁꯤꯒꯤ ꯃꯇꯦꯡꯗꯒꯤ ꯑꯩꯈꯣꯏꯅ ꯈꯪꯕ ꯉꯝꯃꯦ ꯈꯨꯗꯝ ꯑꯣꯏꯅ ꯍꯥꯏꯔꯕ ꯃꯇꯝꯗ ꯇꯦꯛꯅꯣꯂꯣꯖꯤ ꯑꯁꯤ ꯆꯥꯎꯈꯠꯂꯛꯄꯒꯤ ꯃꯇꯨꯡ ꯏꯟꯅ ꯑꯩꯈꯣꯏ ꯃꯤꯑꯣꯏꯕꯅ ꯇꯧꯕ ꯉꯝꯗꯕ ꯊꯕꯛ ꯀꯌꯥ ꯑꯃꯁꯨ ꯇꯦꯛꯅꯣꯂꯣꯖꯤꯒꯤ ꯃꯇꯦꯡꯗꯒꯤ ꯇꯧꯔꯤ ꯈꯨꯗꯝ ꯑꯣꯏꯅ ꯍꯥꯏꯔꯕꯗ ꯔꯣꯕꯣꯠ ꯁꯤꯖꯤꯟꯅꯗꯨꯅ ꯑꯩꯈꯣꯏꯅ ꯃꯇꯝ ꯆꯪꯅ ꯁꯦꯟ ꯆꯪꯅ ꯑꯩꯈꯣꯏꯒꯤ ꯏꯅꯔꯖꯤ ꯆꯪꯅ ꯇꯧꯒꯗꯕ ꯊꯕꯛ ꯀꯌꯥ ꯑꯃꯁꯨ ꯔꯣꯕꯣꯠꯀꯤ ꯃꯇꯦꯡꯗꯒꯤ ꯄꯥꯡꯊꯣꯛꯄ ꯉꯝꯏ ꯀꯔꯤꯒꯨꯝꯕ ꯑꯩꯈꯣꯏꯅ ꯇꯦꯛꯅꯣꯂꯣꯖꯤ ꯑꯁꯤꯒꯤ ꯃꯇꯦꯡ ꯂꯧꯔꯒ ꯀꯔꯤꯒꯨꯝꯕ ꯄꯣꯠ ꯑꯃ ꯁꯦꯝꯒꯠꯄ ꯁꯥꯒꯠꯄ ꯃꯇꯝꯗꯁꯨ ꯏꯂꯥꯏ ꯂꯥꯏꯕ ꯗꯤꯖꯥꯏꯟ ꯀꯌꯥ ꯑꯃ ꯑꯩꯈꯣꯏꯗ ꯎꯍꯟꯗꯨꯅ ꯑꯩꯈꯣꯏꯅ ꯇꯦꯛꯅꯣꯂꯣꯖꯤꯒꯤ ꯃꯇꯦꯡꯗꯒꯤ ꯁꯦꯝ ꯁꯥꯕ ꯉꯝꯍꯜꯂꯤ ꯃꯁꯤ ꯚꯥꯔꯠꯇ ꯌꯥꯝꯅ ꯀꯥꯟꯅꯔꯕ ꯑꯗꯨꯒꯨꯝꯂꯕ ꯊꯕꯛ ꯊꯧꯔꯝ ꯑꯃꯅꯤ ꯍꯥꯏꯅ ꯂꯧꯖꯩ